ꯍꯜꯂꯣ ꯑꯣ ꯌꯥꯎꯋꯦ ꯌꯥꯎꯋꯦ ꯉꯥꯔꯤꯒꯨꯝꯕ ꯀꯔꯤ ꯀꯔꯤ ꯍꯪꯒꯥꯝꯁꯨ ꯍꯪꯒꯥꯝꯁꯤꯅ ꯃꯅꯥ ꯃꯁꯤꯡ ꯑꯌꯥꯝꯕ ꯐꯪꯒꯅꯤ ꯑꯗꯨꯝ ꯌꯥꯎꯋꯦ ꯄꯥꯛꯅꯝꯁꯨ ꯑꯗꯨꯝ ꯌꯥꯎꯋꯦ ꯄꯥꯛꯅꯝ ꯌꯥꯎꯔꯤ ꯉꯥꯔꯤ ꯌꯥꯎꯔꯤ ꯍꯪꯒꯥꯝ ꯌꯥꯎꯔꯤ ꯍꯋꯥꯏ ꯃꯇꯣꯟ ꯌꯥꯎꯔꯤ ꯑꯌꯥꯝꯕ ꯂꯣꯏꯅ ꯁꯨꯅꯗꯤ ꯌꯥꯎꯔꯦ ꯑꯗꯨꯝ ꯁꯣꯏꯕꯨꯝꯁꯨ ꯌꯥꯎꯔꯤ ꯑꯗꯨꯝ ꯑꯌꯥꯝꯕꯗꯤ ꯂꯣꯏꯅ ꯌꯥꯎꯔꯤ ꯉꯥ ꯑꯇꯦꯛꯄꯁꯨ ꯐꯪꯒꯅꯤ ꯉꯥ ꯑꯌꯥꯏꯕꯁꯨ ꯐꯪꯒꯅꯤ ꯀꯩꯀꯩ ꯂꯩꯕꯤꯅꯤꯡꯒꯦ ꯍꯥꯏꯕꯤꯌꯨ ꯑꯗꯨꯝ ꯑꯥ ꯌꯥꯎꯋꯦ ꯌꯥꯎꯋꯦ ꯉꯥꯔꯤꯁꯨ ꯌꯥꯎꯋꯦ ꯑꯗꯒꯤ ꯉꯥ ꯑꯇꯦꯛꯄ ꯑꯗꯒꯤ ꯑꯌꯥꯏꯕ ꯂꯣꯏꯅ ꯐꯪꯒꯅꯤ ꯁꯨꯅ ꯄꯥꯛꯅꯝꯁꯨ ꯌꯥꯎꯋꯤ ꯄꯥꯛꯅꯝꯁꯨ ꯌꯥꯎꯋꯤ ꯀꯌꯥꯝꯃꯨꯛ ꯌꯥꯝꯅ ꯂꯧꯕꯤꯗꯣꯏꯅꯣ ꯚꯦꯖꯤꯇꯦꯕꯜꯗꯗꯤ ꯍꯪꯒꯥꯝ ꯌꯥꯎꯔꯤ ꯑꯗꯒꯤ ꯍꯋꯥꯏ ꯃꯇꯣꯟ ꯌꯥꯎꯔꯤ ꯑꯗꯒꯤ ꯍꯋꯥꯏ ꯊꯔꯥꯛꯁꯨ ꯌꯥꯎꯔꯤ ꯑꯌꯥꯝꯕ ꯑꯗꯨꯝ ꯃꯈꯟꯗꯤ ꯌꯥꯝꯅ ꯑꯗꯨꯝ ꯌꯥꯎꯋꯤ ꯑꯗꯨꯝ ꯂꯩꯕꯤꯅꯤꯡꯕꯁꯨ ꯂꯩꯕꯤꯅꯤꯡꯕꯗꯣ ꯑꯗꯨꯝ ꯍꯥꯏꯗꯤ ꯃꯃꯤꯡꯗꯣ ꯑꯗꯨꯝ ꯍꯥꯏꯔꯛꯑꯣ ꯑꯗꯨꯒ ꯑꯩ ꯄꯤꯖꯔꯛꯑꯒꯦ ꯁꯣꯝꯗꯒꯤ ꯐꯪꯒꯅꯤ ꯐꯪꯒꯅꯤ ꯑꯂꯨ ꯀꯦꯖꯤ ꯇꯔꯥꯗ ꯂꯨꯄꯥ ꯆꯥꯝꯃꯉꯥꯃꯨꯛꯇꯤ ꯑꯗꯨꯝ ꯑꯥ ꯑꯥ ꯉꯝꯒꯅꯤ ꯉꯝꯒꯅꯤ ꯄꯤꯕꯕꯨꯗꯤ ꯉꯝꯖꯒꯅꯤ ꯑꯗꯨꯝ ꯂꯧꯕꯗꯤ ꯑꯗꯨꯝ ꯂꯥꯛꯄꯤꯌꯣ ꯑꯩꯈꯣꯏꯗ ꯁꯣꯝꯅ ꯑꯗꯨꯝ ꯀꯥꯟꯅꯕ ꯍꯥꯏꯗꯤ ꯁꯣꯝꯅ ꯑꯗꯨꯝ ꯗꯔꯀꯥꯔ ꯑꯣꯏꯒꯗꯕ ꯏꯟꯖꯥꯡ ꯃꯩꯖꯥꯡ ꯀꯩꯀꯥꯗꯣ ꯑꯗꯨꯝ ꯁꯣꯝꯗ ꯑꯗꯨꯝ ꯐꯪꯕꯤꯒꯅꯤ ꯑꯗꯨꯝ ꯂꯧꯕ ꯂꯥꯛꯄꯤꯌꯣ ꯑꯗꯨꯝ ꯑꯦꯅꯤ ꯀꯦꯖꯤ ꯀꯌꯥ ꯇꯔꯥ ꯑꯣꯏꯒꯦꯔꯥ ꯑꯗꯨꯝ ꯁꯣꯝꯅ ꯄꯥꯝꯕꯗꯣ ꯑꯗꯨꯝ ꯌꯥꯅꯤ ꯂꯧꯕ ꯍꯥꯏꯕꯤꯔꯛꯑꯣ ꯍꯥꯏꯕꯤꯔꯛꯑꯣ ꯑꯥ ꯂꯧꯕꯤꯌꯣ ꯂꯧꯕꯤꯌꯣ ꯌꯥꯅꯤ

ꯀꯩꯀꯩ ꯀꯣꯕꯤ ꯑꯥ ꯌꯥꯅꯤ ꯌꯥꯅꯤ ꯐꯪꯒꯅꯤ ꯐꯪꯒꯅꯤ ꯑꯥ ꯑꯥ ꯂꯧꯕꯤꯌꯣ ꯂꯧꯕꯤꯌꯣ ꯑꯗꯨꯝ ꯌꯥꯅꯤ ꯑꯗꯨꯝ ꯇꯥꯕꯨꯗꯤ ꯈꯔ ꯇꯥꯒꯦ ꯑꯗꯣ ꯌꯥꯝꯅꯗꯤ ꯇꯥꯕ ꯉꯝꯃꯣꯏ ꯃꯔꯝꯗꯤ ꯑꯩꯈꯣꯏꯁꯨ ꯑꯇꯣꯞꯄ ꯈꯨꯊꯥꯡ ꯍꯥꯏꯗꯤ ꯑꯇꯣꯞꯄꯗꯒꯤ ꯂꯧꯔꯛꯑꯒ ꯌꯣꯜꯂꯛꯄꯅꯤꯅ ꯃꯃꯟꯗꯣ ꯑꯩꯈꯣꯏꯁꯨ ꯑꯗꯨꯝ ꯃꯍꯨꯠꯇꯣ ꯐꯪꯗ꯭ꯔꯒꯗꯤ ꯑꯗꯨꯝ ꯑꯩꯈꯣꯏ ꯌꯣꯟꯕꯩ ꯀꯥꯟꯅꯗꯕ ꯍꯥꯏꯇꯥꯔꯦ ꯑꯗꯨꯏꯗꯨꯅ ꯑꯗꯨꯝ ꯇꯥꯕꯨꯗꯤ ꯇꯥꯒꯅꯤ ꯑꯗꯨꯝ ꯑꯗꯣ ꯌꯥꯝ ꯇꯥꯕꯗꯤ ꯑꯩꯈꯣꯏ ꯉꯝꯖꯗꯕ ꯍꯣꯏ ꯍꯣꯏ ꯍꯣꯏ ꯍꯣꯏ ꯂꯧꯕꯤꯌꯣ ꯂꯧꯕꯤꯌꯣ